ꯑꯧ ꯃꯥꯅꯦ ꯃꯥꯅꯦ ꯃꯥꯅꯦ ꯀꯅꯥ ꯀꯅꯥꯒꯤ ꯄꯦꯔꯦꯟꯠꯁ ꯑꯣꯏꯗꯣꯏꯅꯣ ꯀꯔꯤ ꯍꯥꯏꯅꯣ ꯕꯔꯇꯤꯛꯁ ꯑꯣ ꯑꯣ ꯕꯔꯇꯦꯛꯁ ꯕꯔꯇꯦꯛꯁ ꯈꯪꯉꯦ ꯈꯪꯉꯦ ꯑꯣ ꯁ꯭ꯄꯣꯔꯠꯀꯤ ꯑꯣꯀꯦ ꯑꯣꯀꯦ ꯍꯪꯕꯤꯌꯨ ꯍꯪꯕꯨꯌꯨ ꯀꯥꯏꯗꯦ ꯀꯥꯏꯗꯦ ꯍꯪꯕꯤꯌꯨ ꯍꯟꯗꯛ ꯁ꯭ꯄꯣꯔꯠꯁꯦ ꯍꯟꯗꯛ ꯂꯥꯛꯏꯕ ꯇꯥꯔꯤꯛ ꯀꯨꯟꯁꯦ ꯁꯤꯗꯒꯤꯅ ꯇꯥꯔꯤꯛ ꯀꯨꯟꯒ ꯃꯉꯥ ꯐꯥꯎ ꯍꯥꯏꯇꯥꯔꯦ ꯅꯨꯃꯤꯠ ꯃꯉꯥꯅꯤ ꯁꯥꯟꯅꯗꯧꯅꯦꯕ ꯑꯗꯨ ꯀꯩꯅꯣꯅꯗꯤ ꯕꯔꯇꯦꯛꯁꯅꯗꯤ ꯑꯩꯈꯣꯏ ꯏꯁꯄꯣꯔꯠꯀꯤ ꯑꯩꯈꯣꯏꯒꯤ ꯄꯩꯁꯥ ꯈꯔ ꯈꯔ ꯈꯥꯏꯒꯠꯅꯕꯅꯦꯕ ꯑꯩꯈꯣꯏ ꯏꯁꯇꯨꯗꯦꯟ ꯃꯈꯩꯗꯒꯤꯁꯨ ꯑꯗꯨ ꯑꯗꯨꯗꯤ ꯍꯥꯏꯕꯤꯔꯕꯣ ꯕꯔꯇꯦꯛꯁꯅ

ꯏꯁꯄꯣꯔꯠ ꯏꯕꯦꯟꯁꯦ ꯑꯍꯥꯟꯕ ꯅꯨꯃꯤꯠꯁꯦ ꯁꯤꯗ ꯑꯩꯈꯣꯏ ꯃꯥꯁ ꯗ꯭ꯔꯤꯜ ꯆꯠꯄꯗꯣ ꯑꯗꯨ ꯆꯠꯂꯅꯤ ꯑꯗꯨꯒ ꯑꯗꯨꯒꯤ ꯅꯨꯃꯤꯠꯁꯤꯗ ꯃꯥꯁ ꯄꯥꯔꯠ ꯗ꯭ꯔꯤꯜ ꯆꯠꯂꯒ ꯑꯩꯈꯣꯏꯒꯤ ꯁ꯭ꯀꯨꯜꯒꯤ ꯑꯦꯟꯊꯦꯝ ꯀꯩꯀꯥ ꯁꯛꯑꯒ ꯐ꯭ꯂꯦꯒ ꯆꯤꯡꯈꯠꯂꯒ ꯅꯨꯃꯤꯠꯇꯨꯃꯗꯤ ꯂꯣꯏꯁꯤꯜꯂꯅꯦꯕꯀꯣ ꯍꯧꯖꯤꯛꯀꯤ ꯑꯥ ꯑꯍꯥꯟꯕ ꯅꯨꯃꯤꯠ ꯑꯗꯨꯒ ꯑꯅꯤꯁꯨꯕ ꯅꯨꯃꯤꯠꯇꯣ ꯇꯛ ꯑꯣꯐ ꯋꯥꯔ ꯂꯩꯔꯦ ꯑꯗꯩ ꯂꯣꯡꯖꯝ ꯂꯩꯔꯦ ꯑꯗꯒꯤ ꯀꯦꯔꯣꯝ ꯑꯗꯒꯤ ꯆꯦꯁ ꯌꯥꯝ ꯍꯥꯏꯗꯤ ꯑꯥꯎꯗꯣꯔ ꯒꯦꯝꯁ ꯅꯠꯇꯕꯝꯃꯈꯩ ꯑꯗꯨ ꯑꯗꯨꯏ ꯅꯨꯃꯤꯠꯇꯨꯗ ꯈꯔ ꯁꯥꯟꯅꯔꯅꯤ ꯑꯗꯨꯒ ꯊꯥꯔꯠꯀ ꯐꯣꯔꯠꯀꯁꯦ ꯊꯥꯔꯠꯀ ꯐꯣꯔꯠꯀꯁꯤꯅ ꯍꯧꯖꯤꯛꯀꯤ ꯁꯥꯟꯅꯈ꯭ꯔꯤꯕ ꯃꯁꯥꯟꯅꯁꯤꯡꯗꯣ ꯑꯗꯨꯗꯒꯤ ꯐꯥꯔꯁ ꯁꯦꯀꯦꯟ ꯈꯟꯗꯣꯛꯄꯒꯤ ꯑꯣꯏꯅ ꯑꯩꯈꯣꯏꯅ ꯄ꯭ꯂꯦ ꯑꯃ ꯇꯧꯔꯅꯦꯕ ꯀꯦꯔꯣꯝꯒꯤꯕꯨ ꯑꯣꯏꯔꯣ ꯍꯥꯎꯁ ꯍꯥꯎꯁꯇꯒꯤ ꯂꯥꯛꯄ ꯃꯈꯩꯗꯣ ꯃꯣꯏ ꯐꯥꯏꯅꯦꯜ ꯁꯥꯟꯅꯈ꯭ꯔꯅꯤ ꯑꯗꯒꯤ ꯑꯥ ꯀꯩꯅꯣꯒꯤꯕꯨ ꯑꯣꯏꯔꯣ ꯇꯛ ꯑꯣꯐ ꯋꯥꯔ ꯇꯛ ꯑꯣꯐ ꯋꯥꯔ ꯇꯛ ꯑꯣꯐ ꯋꯥꯔ ꯍꯥꯏꯁꯦ ꯁꯣꯏꯔꯦ ꯁꯣꯏꯔꯦ ꯀꯦꯔꯣꯝꯒꯤꯕꯨ ꯑꯣꯏꯔꯣ ꯆꯦꯁꯀꯤꯕꯨ ꯑꯣꯏꯔꯣ ꯃꯣꯏ ꯁꯥꯟꯅ ꯊꯣꯛꯈ꯭ꯔꯅꯤꯗꯅ ꯑꯗꯨꯒ ꯅꯨꯃꯤꯠꯁꯤꯗ ꯐꯣꯔꯠ ꯐꯣꯔꯠꯀꯩꯁꯦ ꯁꯤꯗ ꯍꯥꯎꯁ ꯃꯔꯤꯁꯤꯒꯤ ꯑꯍꯥꯟꯕ ꯄ꯭ꯂꯦ ꯑꯃꯃꯝ ꯒ꯭ꯔꯤꯟ ꯍꯥꯎꯁꯇ ꯕ꯭ꯂꯨꯒꯕꯨ ꯑꯣꯏꯔꯣ ꯑꯗꯒꯤ ꯔꯦꯗꯀ ꯌꯦꯜꯂꯣꯒ ꯄ꯭ꯂꯦ ꯑꯅꯤ ꯁꯥꯟꯅꯔꯅꯦꯕ ꯅꯨꯃꯤꯠꯁꯤꯗ ꯐꯨꯠꯕꯣꯜꯒꯤ ꯑꯗꯨꯒ ꯑꯔꯣꯏꯕ ꯐꯥꯏꯕ ꯗꯦꯁꯦ ꯐꯥꯏꯕ ꯗꯦꯁꯤꯗ ꯁꯤꯛꯁ ꯗꯦꯁꯤꯗ ꯑꯩꯈꯣꯏꯒꯤ ꯑꯗꯨꯒꯤ ꯐꯨꯠꯕꯣꯜꯒꯤ ꯐꯥꯏꯅꯦꯜ ꯁꯥꯟꯅꯔꯒ ꯔꯤꯋꯥꯔꯗ ꯌꯦꯟꯊꯣꯛꯑꯒ ꯂꯣꯏꯁꯤꯟꯗꯣꯏꯕ ꯍꯣꯏ ꯍꯣꯏ ꯑꯗꯨ ꯃꯥꯁꯨ ꯌꯥꯎꯍꯟꯒꯅꯤ ꯌꯥꯎꯍꯟꯒꯅꯤ ꯃꯥ ꯑꯩꯈꯣꯏ ꯑꯗꯨꯝ ꯃꯤꯡ ꯄꯤꯁꯜꯂꯝꯃꯦ ꯃꯤꯡ ꯄꯤꯁꯜꯂꯝꯃꯦ ꯍꯣ ꯍꯣꯏ ꯍꯣꯏ ꯊꯝꯖꯔꯒꯦ ꯊꯝꯖꯔꯒꯦ ꯎꯝ